ꯑꯩꯅ ꯌꯨꯝꯗ ꯊꯣꯡꯅꯕ ꯑꯦꯜ ꯄꯤ ꯖꯤ ꯁꯤꯂꯤꯡꯗꯔ ꯁꯤꯖꯤꯟꯅꯔꯤꯉꯩꯗ ꯈꯨꯗꯣꯡꯊꯤꯕꯗꯒꯤ ꯉꯥꯛꯊꯣꯛꯅꯕ ꯁꯤꯖꯤꯟꯅꯕꯒꯤ ꯑꯩꯈꯣꯏ ꯊꯣꯡ ꯊꯣꯡꯅꯥꯎ ꯐꯖꯅ ꯊꯝꯕ ꯇꯉꯥꯏ ꯐꯗꯦ ꯃꯁꯤꯅ ꯑꯩꯈꯣꯏꯅ ꯈꯨꯗꯣꯡ ꯊꯤꯕꯗꯒꯤ ꯀꯜꯂꯤ ꯑꯦꯜ ꯄꯤ ꯖꯤ ꯃꯅꯥꯛꯇ ꯃꯩꯒꯨꯝꯕ ꯄ꯭ꯂꯥꯁꯇꯤꯛ ꯑꯥꯏꯇꯦꯝꯁꯤꯡ ꯊꯝꯕ ꯌꯥꯗꯦ ꯃꯔꯝꯗꯤ ꯃꯩꯗꯨꯅ ꯁꯝꯈ꯭ꯔꯒ ꯈꯨꯗꯣꯡ ꯊꯤꯕ ꯀꯌꯥ ꯊꯣꯛꯂꯛꯀꯅꯤ ꯑꯩꯈꯣꯏꯅ ꯆꯥꯛ ꯊꯣꯡꯂꯤꯉꯩꯗ ꯑꯇꯣꯞꯄ ꯃꯐꯝꯗ ꯊꯣꯛꯄ ꯌꯥꯗꯦ ꯁꯦꯠꯂꯤꯕ ꯗ꯭ꯔꯦꯁꯇꯨ ꯃꯩꯒ ꯁꯝꯅꯍꯟꯕ ꯌꯥꯗꯦ ꯁꯤꯂꯤꯟꯗꯔ ꯑꯗꯨ ꯆꯥꯛ ꯊꯣꯡꯕ ꯂꯣꯏꯔꯒ ꯃꯨꯊꯠꯀꯗꯕꯅꯤ